ꯍꯥꯏꯕꯗꯤ ꯃꯣꯏꯒꯤ ꯍꯛꯆꯥꯡꯗ ꯑꯊꯨꯝꯕꯒꯤ ꯁꯔꯨꯛ ꯍꯦꯟꯒꯠꯂꯕꯗꯤ ꯗꯥꯏꯕꯤꯇꯤꯁꯁꯦ ꯑꯗꯨꯝ ꯍꯦꯟꯒꯠꯂꯛꯀꯅꯤ ꯑꯗꯨꯅ ꯗꯥꯏꯕꯤꯇꯤꯁ ꯂꯩꯕꯁꯦ ꯍꯥꯏꯕꯗꯤ ꯃꯥꯒꯤ ꯍꯛꯆꯥꯡꯗ ꯂꯩꯔꯤꯕ ꯗꯥꯏꯕꯤꯇꯤꯁ ꯑꯁꯤ ꯈꯔ ꯍꯟꯊꯅꯕ ꯂꯐꯨ ꯂꯐꯨꯒꯨꯝꯕꯁꯤꯁꯨ ꯐꯨꯠꯂꯒ ꯊꯛꯄ ꯌꯥꯔꯦ ꯑꯗꯨꯒ ꯑꯈꯥꯕꯒꯤ ꯁꯔꯨꯛꯁꯤꯁꯨ ꯈꯔ ꯆꯥꯕ ꯗꯔꯀꯥꯔ ꯑꯣꯏꯌꯦ ꯍꯥꯏꯕꯗꯤ ꯑꯊꯨꯝꯕꯒꯤ ꯁꯔꯨꯛ ꯈꯛꯇꯅ ꯍꯦꯟꯒꯠꯂꯕꯗꯤ ꯃꯣꯏ ꯗꯥꯏꯕꯤꯇꯤꯁꯁꯤ ꯁꯨꯝ ꯁꯨꯝ ꯋꯥꯡꯈꯠꯂꯛꯑꯅꯤ ꯑꯗꯨꯅ ꯌꯨꯝꯗ ꯆꯥꯕ ꯊꯛꯄ ꯃꯇꯝꯗꯁꯨ ꯍꯥꯏꯕꯗꯤ ꯑꯊꯨꯝꯕꯒꯤ ꯁꯔꯨꯛꯁꯦ ꯀꯟꯇ꯭ꯔꯣꯜ ꯇꯧꯕ ꯇꯥꯔꯦ ꯆꯥꯅꯤꯡꯕ ꯀꯌꯥ ꯂꯩꯔꯕꯁꯨ ꯁꯥ ꯉꯥ ꯑꯇꯦꯛꯄ ꯁꯤꯁꯨ ꯆꯥꯕ ꯌꯥꯗ꯭ꯔꯦ ꯆꯥꯔꯕꯗꯤ ꯃꯈꯣꯏꯒꯤ ꯗꯥꯏꯕꯤꯇꯤꯁꯁꯦ ꯋꯥꯡꯕꯒꯤ ꯆꯥꯡꯁꯦ ꯌꯥꯝꯅ ꯂꯩꯌꯦ ꯑꯗꯨꯒ ꯑꯊꯨꯝꯕ ꯍꯥꯏꯕ ꯍꯥꯏꯕꯗꯤ ꯆꯥꯒꯨꯝꯕꯁꯤꯁꯨ ꯑꯊꯨꯝꯕ ꯊꯛꯄ ꯌꯥꯗ꯭ꯔꯦ ꯊꯛꯀꯦ ꯍꯥꯏꯔꯕꯗꯤ ꯒ꯭ꯔꯤꯟ ꯇꯤꯒꯨꯝꯕ ꯆꯥꯖꯝꯒꯨꯝꯕꯁꯦ ꯊꯛꯄ ꯌꯥꯏꯌꯦ ꯆꯥ ꯑꯊꯨꯝꯕ ꯂꯗꯨꯒꯨꯝꯕ ꯍꯥꯏꯕꯗꯤ ꯑꯇꯩ ꯃꯁꯤꯡ ꯀꯌꯥ ꯑꯊꯨꯝꯕꯒꯤ ꯆꯥꯁꯦ ꯆꯥꯔꯕꯗꯤ ꯗꯥꯏꯕꯤꯇꯤꯁꯁꯤ ꯁꯨꯝ ꯁꯨꯝ ꯋꯥꯡꯈꯠꯂꯛꯄ ꯍꯦꯟꯒꯅꯤ ꯑꯗꯨꯅ ꯑꯊꯨꯝꯕ ꯍꯥꯏꯕꯁꯦ ꯁꯨꯛꯆꯥ ꯆꯥꯗꯕ ꯇꯥꯕ ꯑꯗꯨꯒ ꯉꯝꯂꯤꯕ ꯃꯈꯩꯗꯤ ꯍꯨꯃꯥꯡꯁꯦ ꯑꯗꯨꯝ ꯇꯥꯍꯟꯕ ꯍꯨꯃꯥꯡ ꯇꯥꯍꯟꯗ꯭ꯔꯕꯗꯤ ꯗꯥꯏꯕꯤꯇꯤꯁꯁꯦ ꯁꯨꯛꯌꯥ ꯌꯥꯗꯦ ꯑꯗꯨꯅ ꯍꯨꯃꯥꯡ ꯑꯗꯨꯝ ꯇꯥꯍꯟꯒꯅꯤ ꯑꯗꯨꯒ ꯗꯥꯏꯕꯤꯇꯤꯁ ꯂꯩꯔꯕꯗꯤ ꯉꯝꯂꯤꯕ ꯃꯈꯩꯗꯤ ꯌꯣꯒꯒꯨꯝꯕꯁꯨ ꯇꯧꯕ ꯌꯥꯔꯦ ꯑꯗꯨꯒ ꯃꯣꯏꯁꯦ ꯅꯨꯡꯊꯤꯟ ꯅꯨꯡꯁꯥ ꯁꯥꯕꯗ ꯗꯥꯏꯕꯤꯇꯤꯁ ꯄꯦꯁꯦꯟꯁꯁꯦ ꯊꯕꯛ ꯁꯨꯕꯗꯤ ꯌꯥꯗ꯭ꯔꯦ ꯑꯗꯨꯅ ꯃꯣꯔꯅꯤꯡꯒ ꯏꯚꯤꯅꯤꯡꯁꯦ ꯍꯨꯃꯥꯡ ꯑꯗꯨꯝ ꯇꯥꯍꯟꯕ ꯃꯊꯧ ꯇꯥꯏꯌꯦ ꯃꯔꯝꯅ ꯑꯗꯨ ꯍꯨꯃꯥꯡ ꯇꯥꯍꯜꯂꯒ ꯃꯥꯅ ꯆꯥꯒꯗꯧꯕ ꯑꯊꯨꯝꯕ ꯁꯥ ꯉꯥ ꯑꯇꯦꯛꯄ ꯃꯌꯥꯝꯁꯦ ꯆꯥꯗꯅ ꯂꯩꯔꯕꯗꯤ ꯃꯣꯏꯁꯦ ꯗꯥꯏꯕꯤꯇꯤꯁꯁꯦ ꯈꯔ ꯋꯥꯡꯕꯒꯤ ꯆꯥꯡꯁꯦ ꯅꯦꯝꯊꯔꯛꯀꯅꯤ ꯀꯟꯇ꯭ꯔꯣꯜꯗ ꯅꯣꯔꯃꯦꯜꯗ ꯑꯗꯨꯝ ꯂꯩꯔꯛꯀꯅꯤ ꯑꯁꯤ ꯃꯁꯥꯅ ꯈꯪꯅ ꯈꯪꯅ ꯗꯥꯏꯕꯤꯇꯤꯁꯁꯦ ꯁꯥ ꯉꯥ ꯑꯇꯦꯛꯄ ꯃꯌꯥꯝ ꯆꯥꯁꯤꯜꯂꯕꯗꯤ ꯌꯥꯔꯔꯣꯏ ꯃꯥꯒꯤ ꯗꯥꯏꯕꯤꯇꯤꯁꯁꯦ ꯑꯗꯨꯝ ꯍꯦꯟꯒꯠꯂꯛꯑꯅꯤ ꯑꯗꯨꯅ ꯁꯥ ꯉꯥ ꯑꯇꯦꯛꯄ ꯌꯥꯗ꯭ꯔꯦ ꯑꯗꯨꯒ ꯆꯥꯕ ꯌꯥꯗ꯭ꯔꯦ ꯑꯗꯨꯒ ꯑꯊꯨꯝꯕ ꯍꯥꯏꯕ ꯖꯥꯠꯁꯦ ꯁꯨꯛꯆꯥ ꯆꯥꯕ ꯌꯥꯗ꯭ꯔꯦ ꯍꯩ ꯔꯥꯒꯨꯝꯕꯗ ꯑꯣꯏꯔꯒꯁꯨ ꯍꯩꯅꯧꯒꯨꯝꯕꯁꯦ ꯗꯥꯏꯕꯤꯇꯤꯁ ꯄꯦꯁꯦꯟꯅ ꯍꯩ ꯃꯅꯥꯎꯒꯨꯝꯕ ꯊꯩꯕꯣꯡꯒꯨꯝꯕꯁꯦ ꯀꯤꯍꯣꯝꯒꯨꯝꯕꯁꯦ ꯑꯃꯐꯥꯎꯕ ꯆꯥꯕ ꯌꯥꯗ꯭ꯔꯦ ꯑꯇꯩ ꯍꯩ ꯔꯥꯁꯤꯡꯗꯤ ꯁꯨꯒꯔ ꯌꯥꯎꯗꯕ ꯄꯣꯠ ꯗꯥꯏꯕꯤꯇꯤꯁ ꯐꯣꯝ ꯇꯧꯔꯣꯏꯗꯕ ꯍꯩ ꯔꯥꯁꯤꯡꯁꯦ ꯑꯗꯨꯝ ꯆꯥꯕ ꯌꯥꯔꯦ ꯗꯥꯏꯕꯤꯇꯤꯁ ꯐꯣꯝ ꯇꯧꯕ ꯍꯩ ꯔꯥꯁꯤꯡꯁꯦ ꯆꯥꯕ ꯑꯃ ꯁꯨꯛꯌꯥ ꯌꯥꯗ꯭ꯔꯦ ꯑꯁꯤ ꯑꯩꯈꯣꯏꯅ ꯈꯨꯡꯒꯪꯗ ꯂꯩꯕ ꯑꯩꯈꯣꯏꯅ ꯏꯁꯥꯅ ꯏꯁꯥꯕꯨ ꯗꯥꯏꯕꯤꯇꯤꯁ ꯂꯩꯔꯕꯗꯤ ꯑꯩꯈꯣꯏꯅ ꯆꯥꯕ ꯊꯛꯄꯗꯁꯨ ꯀꯟꯇ꯭ꯔꯣꯜ ꯇꯧꯕ ꯃꯊꯧ ꯇꯥꯏꯌꯦ